ꯍꯂꯣ

ꯃꯇꯝ ꯃꯇꯝꯁꯤ ꯑꯌꯨꯛ ꯁꯤꯛꯁ ꯁꯤꯛꯁ ꯑꯦ ꯑꯦꯝ ꯇꯨ ꯅꯥꯏꯟ ꯑꯦ ꯑꯦꯝ ꯐꯥꯎꯕꯅꯤ ꯑꯗꯨꯒ ꯃꯐꯝꯅ ꯃꯥꯎꯟ ꯑꯦꯚ꯭ꯔꯦꯁ ꯐꯤꯗꯨꯅ ꯄꯔ ꯃꯦꯟ ꯋꯥꯟ ꯊꯥꯎꯖꯟ ꯐꯥꯏꯚ ꯍꯟꯗ꯭ꯔꯦꯗꯅꯤ ꯄꯔ ꯍꯦꯠ ꯃꯤ ꯑꯃ ꯑꯃ ꯑꯗꯨ ꯅꯪꯒꯤ ꯑꯉꯥꯡ ꯈꯣꯏꯕꯨ ꯂꯩꯔꯗꯤ ꯌꯥꯎꯖꯕꯤꯌꯣ ꯍꯥꯏꯅ ꯀꯣꯜ ꯇꯧꯖꯕꯅꯤ ꯑꯁꯤꯅ ꯑꯩꯒꯤ ꯅꯝꯕꯔꯅꯤ ꯅꯝꯕꯔ ꯅꯝꯕꯔ ꯑꯩꯒꯤ ꯍꯥꯏꯕꯤꯒꯦ ꯅꯪꯅ ꯏꯌꯣ ꯁꯤꯛꯁ ꯗꯕꯜ ꯖꯤꯔꯣ ꯅꯥꯏꯟ ꯐꯣꯔ ꯊ꯭ꯔꯤ ꯇꯨ ꯑꯩꯠ ꯋꯥꯟ ꯐꯥꯏꯚ ꯑꯁꯤꯗꯨꯅꯤ ꯑꯩꯒꯤ ꯅꯝꯕꯔ ꯑꯥ ꯅꯣꯏꯅ ꯏꯟꯐꯣꯔꯃꯦꯁꯟ ꯈꯪꯅꯤꯡꯕ ꯑꯗꯨꯝ ꯇꯧꯔꯤꯁꯤ ꯅꯝꯕꯔꯁꯤꯗ ꯀꯣꯜ ꯇꯧꯖꯕꯤꯌꯣ ꯑꯦꯅꯤ ꯇꯥꯏꯝ ꯇ꯭ꯋꯦꯟꯇꯤ ꯐꯣꯔ ꯑꯋꯥꯔ ꯌꯥꯕꯅꯤ ꯑꯗꯨ ꯍꯥꯏꯒꯦ ꯍꯥꯏꯅ ꯀꯣꯜ ꯇꯧꯕꯅꯤ ꯏꯟꯇ꯭ꯔꯦꯁ ꯂꯩꯔꯗꯤ ꯇꯧꯖꯕꯤꯌꯣ ꯑꯉꯥꯡꯁꯤꯡꯒꯤꯗꯃꯛꯇꯤ ꯐꯒꯅꯤ ꯑꯥ ꯅꯦꯛꯁ ꯃꯟꯅ ꯍꯧꯒꯅꯤ ꯑꯗꯨ ꯑꯉꯥꯡꯁꯤꯡꯒꯤꯗꯃꯛꯇꯤ ꯌꯣꯒꯥ ꯇꯝꯕꯁꯤ ꯌꯥꯝ ꯐꯕꯅꯤ ꯃꯣꯏꯒꯤ ꯐꯤꯒꯔꯒꯨꯝꯕ ꯃꯣꯏꯒꯤ ꯍꯛꯆꯥꯡꯒꯨꯝꯕ ꯕꯣꯗꯤꯒꯨꯝꯕ ꯃꯤ ꯌꯥꯝ ꯐꯕꯅꯤ ꯑꯗꯨ ꯍꯥꯏꯒꯦ ꯍꯥꯏꯅ ꯀꯣꯜ ꯇꯧꯖꯕꯅꯤ ꯑꯗꯨꯗꯤ ꯅꯪ ꯑꯦꯅꯤ ꯇꯥꯏꯝ ꯀꯣꯜ ꯇꯧꯕꯤꯕ ꯌꯥꯏ ꯑꯦꯗꯃꯤꯁꯟꯒꯨꯝꯕꯩꯗꯃꯛ ꯍꯣꯔꯦꯟ ꯏꯟꯐꯣꯔꯃꯦꯁꯟ ꯑꯗꯨꯏꯗꯃꯛ ꯀꯣꯜ ꯇꯧꯕ ꯌꯥꯏ ꯑꯗꯨꯗꯤ ꯊꯝꯈ꯭ꯔꯒꯦ